ꯑꯩꯅ ꯑꯥꯃꯥꯖꯣꯟꯗꯒꯤ ꯍꯤꯁꯇ꯭ꯔꯤ ꯑꯣꯐ ꯃꯣꯗꯔꯟ ꯏꯟꯗꯤꯌꯥ ꯍꯥꯏꯕ ꯕꯤꯄꯥꯟꯆꯟꯗ꯭ꯔꯒꯤ ꯂꯥꯏꯔꯤꯛ ꯑꯗꯨ ꯀꯛꯑꯒ ꯂꯧꯖꯩ ꯃꯗꯨꯗꯣ ꯑꯩꯅ ꯄꯥꯔꯨꯕꯗ ꯑꯗꯨꯛꯀꯤ ꯃꯇꯤꯛ ꯅꯨꯡꯉꯥꯏ ꯍꯥꯏꯕꯗꯤ ꯃꯗꯨꯅ ꯃꯇꯧ ꯀꯔꯝꯅ ꯏꯟꯗꯤꯌꯥꯒꯤ ꯅꯦꯁꯂꯦꯂꯤꯖꯝꯁꯦ ꯍꯧꯔꯛꯈꯤ ꯑꯃꯗꯤ ꯀꯃꯥꯏꯅ ꯅꯤꯡ ꯇꯝꯅꯕꯒꯤ ꯏꯍꯧꯁꯤꯗ ꯐ꯭ꯔꯤꯗꯝ ꯐꯥꯏꯇꯔꯁꯤꯡꯅ ꯍꯣꯠꯅꯩ ꯍꯥꯏꯕꯗꯨ ꯑꯗꯨꯛꯀꯤ ꯃꯇꯤꯛ ꯑꯩꯉꯣꯟꯗ ꯅꯣꯂꯦꯖ ꯂꯩ ꯂꯣꯏꯅꯅ ꯀꯝꯄꯤꯇꯤꯇꯞ ꯑꯦꯛꯖꯥꯝ ꯊꯥꯕꯗꯁꯨ ꯑꯗꯨꯒꯤ ꯂꯥꯏꯔꯤꯛ ꯑꯗꯨꯅ ꯑꯗꯨꯛꯀꯤ ꯃꯇꯤꯛ ꯀꯥꯟꯅꯕ ꯄꯤꯒꯗ꯭ꯔꯥ ꯍꯥꯏꯅ ꯈꯜꯂꯤ ꯑꯗꯨꯅ ꯑꯩꯅ ꯂꯥꯏꯔꯤꯛ ꯑꯗꯨꯕꯨ ꯌꯥꯝꯅ ꯊꯋꯥꯏ ꯍꯛꯆꯥꯡ ꯌꯥꯎꯅ ꯄꯥꯖꯩ ꯇꯨꯡꯒꯤ ꯑꯩꯒꯤ ꯏꯟꯈꯠꯂꯛꯏꯕ ꯃꯤꯑꯣꯏꯁꯤꯡꯗꯁꯨ ꯃꯗꯨꯒꯤ ꯂꯥꯏꯔꯤꯛ ꯑꯗꯨ ꯑꯃꯨꯛꯇꯪ ꯄꯥꯍꯟꯅꯤꯡꯉꯤ ꯍꯥꯏꯕꯗꯤ ꯃꯗꯨꯅ ꯑꯩꯈꯣꯏ ꯏꯟꯗꯤꯌꯥꯁꯦ ꯀꯃꯥꯏꯅ ꯅꯤꯡꯇꯝꯕ ꯍꯧꯔꯛꯈꯤ ꯍꯥꯏꯕꯗꯨ ꯃꯌꯦꯛ ꯁꯦꯡꯅ ꯇꯥꯛꯂꯤ